ꯍꯥꯎ ꯍꯜꯂꯣ ꯑꯥ ꯅꯪꯒꯤ ꯐꯤꯕꯝꯁꯤ ꯎꯝ ꯁꯣꯟꯊꯥꯕ ꯑꯃ ꯂꯩꯅꯦ ꯅꯪ ꯃꯤꯕꯨ ꯈꯔ ꯑꯦꯄ꯭ꯔꯤꯁꯤꯌꯦꯠ ꯇꯧꯕ ꯇꯝꯕ ꯂꯩ ꯑꯗꯨ ꯑꯩ ꯄꯥꯝꯖꯗꯦ ꯆꯨꯝꯃꯤ ꯅꯪ ꯀꯁꯇꯃꯔ ꯈꯣꯏ ꯑꯦꯄ꯭ꯔꯤꯁꯤꯌꯦꯠ ꯇꯧꯕ ꯈꯔ ꯍꯩꯌꯨꯅꯦ ꯅꯪ ꯅꯪꯅ ꯅꯍꯥꯟ ꯀꯁꯇꯃꯔ ꯈꯣꯏꯅ ꯀꯝꯄ꯭ꯂꯦꯟ ꯇꯧꯔꯛꯄ ꯑꯩꯉꯣꯟꯗꯀꯣ ꯍꯣꯏ ꯅꯣꯏꯒꯤ ꯑꯦꯝꯄ꯭ꯂꯣꯌꯤ ꯑꯃ ꯑꯗꯨꯝ ꯅꯨꯡꯉꯥꯏꯇꯦ ꯈꯣꯠꯄ ꯋꯥꯔꯤ ꯁꯥꯟꯅꯕ ꯅꯨꯡꯉꯥꯏꯇꯦ ꯍꯥꯏꯅ ꯍꯥꯏꯔꯛꯄ ꯑꯗꯨꯒꯤ ꯍꯣ ꯍꯣ ꯑꯗꯨꯅ ꯑꯗꯨꯒꯤ ꯑꯩꯁꯨ ꯅꯨꯡꯉꯥꯏꯇꯕꯒꯤ ꯅꯪꯉꯣꯟꯗ ꯍꯥꯏꯔꯛꯄ ꯑꯣ ꯑꯣ ꯑꯗꯨ ꯑꯗꯨ ꯑꯣꯏꯔꯁꯨ ꯀꯁꯇꯃꯔ ꯈꯣꯏꯅꯗꯤ ꯑꯗꯨꯃꯥꯏꯅ ꯅꯣꯏꯒꯤ ꯑꯦꯒ꯭ꯔꯤꯁꯤꯞꯇꯣ ꯁꯣ ꯇꯧꯒꯅꯨꯕ ꯑꯗꯨꯝ ꯇꯞꯅ ꯇꯞꯅ ꯁꯥꯎꯖꯔꯁꯨ ꯅꯁꯥꯅ ꯀꯟꯇ꯭ꯔꯣꯜ ꯂꯩꯅ ꯍꯥꯏꯌꯣꯕ ꯀꯁꯇꯃꯔ ꯂꯥꯛꯂꯒ ꯑꯩꯈꯣꯏꯒꯤ ꯁꯦꯝꯐꯝ ꯊꯣꯛꯐꯝꯗꯤ ꯑꯗꯨ ꯑꯣꯏꯕ ꯅꯠꯇ꯭ꯔꯣ ꯍꯣꯏ ꯑꯗꯨꯅꯤꯗ ꯑꯗꯨꯒꯤ ꯁꯤ ꯍꯥꯏꯒꯦ ꯇꯧꯕꯅꯤ ꯍꯣꯏ ꯍꯣꯏ ꯐꯔꯦ ꯑꯗꯨꯗꯤ ꯅꯪ ꯅꯪ ꯍꯧꯖꯤꯛ ꯔꯨꯝ ꯀꯌꯥꯗ ꯇꯥꯒꯦ ꯑꯣ ꯅꯪ ꯍꯧꯖꯤꯛ ꯔꯨꯝ ꯊ꯭ꯔꯤ ꯖꯤꯔꯣ ꯋꯥꯟꯗ ꯇꯥꯏꯌꯦꯕ ꯑꯗꯨ ꯅꯪ ꯐꯥꯔꯁ ꯐ꯭ꯂꯣꯔꯗ ꯑꯥ ꯅꯪꯒꯤ ꯔꯨꯝ ꯇ꯭ꯋꯦꯟꯇꯤꯗ ꯇ꯭ꯔꯥꯟꯁꯐꯔ ꯇꯧꯅꯤ ꯍꯥꯏꯕꯅꯦ ꯑꯗꯨ ꯅꯪ ꯔꯨꯝ ꯇ꯭ꯋꯦꯟꯇꯤꯗ ꯂꯥꯛꯑꯣꯀꯣ ꯑꯥ ꯑꯥ ꯑꯥ ꯉꯁꯤꯗꯩ ꯍꯧꯅꯤ ꯑꯗꯨꯗꯤ ꯑꯗꯨ ꯍꯥꯏꯒꯦ ꯇꯧꯕꯅꯤꯀꯣ ꯑꯣ ꯐꯔꯦ ꯐꯔꯦ ꯊꯝꯂꯒꯦꯀꯣ